ꯇꯥꯏ ꯇꯥꯏ ꯂꯧꯒꯦ ꯀꯔꯤ ꯄꯣꯠꯅꯣ ꯀꯔꯤ ꯀꯔꯤ ꯄꯣꯠ ꯑꯣꯏꯔꯕꯅꯣ ꯎꯝ ꯈꯔ ꯈꯔ ꯍꯥꯏꯕꯗꯤ ꯄꯨꯂꯞ ꯅꯠꯇ꯭ꯔꯁꯨ ꯈꯔ ꯈꯔ ꯂꯧꯒꯦ ꯌꯥꯝꯗꯤ ꯅꯠꯇꯕ ꯀꯔꯤ ꯀꯔꯤꯅꯣ ꯃꯈꯜ ꯃꯈꯜ ꯈꯔ ꯄꯨꯔꯛꯑꯣ ꯎꯝ ꯑꯩꯈꯣꯏ ꯍꯣꯏ ꯃꯤ ꯈꯔ ꯍꯥꯏꯔꯝꯃꯒꯦꯅꯦ ꯑꯩ ꯅꯉꯣꯟꯗꯁꯨ ꯈꯔ ꯀꯩꯅꯣ ꯇꯧꯅꯉꯥꯏ ꯃꯤ ꯑꯃꯅꯤ ꯊꯤꯖꯜꯂꯒ ꯃꯈꯣꯏꯗ ꯈꯔ ꯍꯪꯅꯔꯒ ꯃꯈꯣꯏꯁꯨ ꯈꯔ ꯂꯧꯍꯟꯕ ꯌꯥꯏꯗꯅ ꯑꯗꯩ ꯄꯣꯠ ꯑꯅꯧꯕ ꯈꯔꯁꯨ ꯄꯨꯔꯛꯎꯗꯅ ꯎꯝ ꯍꯣꯏ ꯌꯥꯏ ꯀꯦꯖꯤ ꯑꯅꯤ ꯑꯍꯨꯝ ꯑꯅꯤ ꯑꯍꯨꯝ ꯂꯧꯔꯁꯨ ꯌꯥꯏ ꯍꯣꯡꯕꯅꯤꯅ ꯅꯠꯇ꯭ꯔꯥ ꯌꯥꯝ ꯌꯥꯝ ꯅꯠꯇ꯭ꯔꯁꯨ ꯎꯝ ꯎꯝ ꯑꯦ ꯌꯣꯡꯆꯥꯛ ꯌꯥꯎꯗ꯭ꯔꯣ ꯍꯧꯖꯤꯛ ꯃꯇꯝꯗꯤ ꯌꯣꯡꯆꯥꯛ ꯑꯗꯨꯅꯤ ꯊꯣꯡꯑꯁꯨ ꯌꯥꯕ ꯀꯥꯡꯍꯧ ꯉꯧꯔꯁꯨ ꯌꯥꯕ ꯏꯔꯣꯜꯂꯁꯨ ꯌꯥꯕ ꯑꯗꯨꯅ ꯐꯩ ꯎꯝ ꯑꯣ ꯑꯗꯨꯅꯤꯅꯦ ꯑꯗꯨꯁꯨ ꯈꯔ ꯄꯥꯝꯃꯦ ꯆꯥꯛꯀ ꯉꯥꯔꯧ ꯑꯣꯏꯔꯁꯨ ꯌꯥꯕ ꯊꯣꯡꯂꯁꯨ ꯍꯥꯎꯕ

ꯎꯝ ꯑꯩꯗꯣ ꯑꯩꯈꯣꯏ ꯂꯩꯀꯥꯏꯒꯤ ꯃꯤ ꯈꯔ ꯍꯥꯏꯔꯝꯃꯒꯦ ꯑꯗꯨ ꯅꯪ ꯂꯥꯛꯄꯗ ꯍꯣꯔꯦꯟ ꯈꯔ ꯇꯧꯅꯕ ꯑꯩꯉꯣꯟꯗ ꯈꯔ ꯍꯣꯡꯅ ꯄꯤꯔꯁꯨ ꯑꯇꯩꯗꯗꯤ ꯈꯔ ꯈꯔ ꯀꯩꯅꯣ ꯇꯧꯔꯒ ꯂꯣꯏꯔꯦ

ꯎꯝ ꯍꯌꯦꯡ ꯑꯧ ꯍꯌꯦꯡ ꯌꯥꯅꯤ ꯎꯝ ꯎꯝ ꯑꯗꯨꯅ ꯍꯌꯦꯡ ꯑꯣꯏꯅ ꯑꯧ ꯉꯁꯤꯗꯤ ꯂꯥꯛꯄ ꯐꯔꯛ ꯇꯥꯅꯤ ꯑꯗꯣ ꯍꯌꯦꯡ ꯑꯣꯏꯅ ꯄꯣꯠꯁꯤꯡꯗꯣ ꯑꯅꯧ ꯑꯅꯧꯕ ꯀꯔꯤ ꯀꯔꯥꯗꯨ ꯈꯔ ꯄꯨꯔꯒ ꯑꯗꯨꯝ ꯂꯥꯛꯑꯣ ꯅꯪꯅ ꯈꯔ ꯉꯟꯅ ꯍꯥꯏꯔꯛꯄ ꯑꯣꯏꯔꯗꯤ ꯐꯕ ꯍꯧꯖꯤꯛꯇꯤ ꯅꯨꯃꯤꯗꯥꯡ ꯋꯥꯏꯔꯝ ꯇꯥꯗꯣꯔꯕꯅꯤꯅ ꯌꯥꯔꯔꯣꯏꯕꯀꯣ ꯍꯌꯦꯡ ꯑꯣꯏꯅ ꯑꯗꯨꯝ ꯂꯥꯛꯑꯣꯀꯣ ꯑꯗꯨꯗꯤ ꯑꯧ ꯍꯣꯏ ꯍꯣꯏ ꯍꯥꯏꯔꯝꯃꯒꯦ ꯑꯩꯈꯣꯏ ꯏꯗꯣꯝꯆꯥ ꯍꯣꯏ ꯀꯩꯀꯥꯗꯣ ꯎꯝ ꯎꯝ ꯍꯪꯒꯥꯝ ꯊꯣꯡꯕ ꯆꯥꯔꯦ ꯌꯥꯎꯗꯦ ꯎꯝ ꯄꯨꯟꯁꯤ ꯎꯝ ꯀꯨꯏꯔꯦ ꯎꯅꯗꯕꯁꯨ ꯀꯨꯏꯔꯦ ꯎꯝ ꯃꯥꯟꯅꯤ

ꯎꯝ ꯍꯌꯦꯡ ꯂꯥꯛꯄꯀꯣ ꯈꯔ ꯀꯨꯏꯅ ꯎꯅꯔ ꯂꯣꯏꯔꯦ ꯆꯥꯛ ꯆꯔꯥ ꯑꯃ ꯆꯥꯃꯤꯟꯅꯕ꯭ꯔꯥ ꯀꯔꯤꯅꯣ ꯈꯔ ꯉꯟꯅ ꯂꯥꯛꯑꯣ ꯑꯣ ꯑꯗꯨꯅꯤ ꯑꯗꯨꯃꯥꯏꯅ ꯊꯣꯡꯑꯒ ꯆꯥꯃꯤꯟꯅꯔꯁꯤ ꯎꯝ

ꯍꯣꯏ ꯑꯌꯨꯛꯇ ꯂꯥꯛꯑꯣꯀꯣ ꯑꯗꯨꯗꯤ ꯎꯝ ꯎꯝ ꯑꯥꯎ ꯊꯝꯃꯦ ꯊꯝꯃꯦ